ꯃꯃꯥꯡꯗ ꯀꯦꯅꯣꯒꯤ ꯃꯤꯅꯤꯃꯦꯂꯤꯁꯀꯤ ꯁꯟꯁ꯭ꯀ꯭ꯔꯤꯟ ꯑꯃꯈꯛ ꯑꯩꯅ ꯂꯩꯖꯈꯤꯑꯕꯀꯣ ꯑꯗꯣ ꯁꯤꯒꯤ ꯁꯟꯁ꯭ꯀ꯭ꯔꯤꯟꯖꯦ ꯑꯩꯈꯣꯏꯒꯤ ꯑꯇꯣꯞꯄ ꯁꯟꯁ꯭ꯀ꯭ꯔꯤꯟꯒ ꯈꯔ ꯈꯦꯠꯅꯕ ꯂꯩꯌꯦꯕ ꯑꯩꯈꯣꯏꯒꯤ ꯗ꯭ꯔꯥꯏ ꯁ꯭ꯀꯤꯟ ꯑꯃꯗꯤ ꯑꯣꯏꯂꯤ ꯁ꯭ꯀꯤꯟ ꯑꯅꯤꯃꯛ ꯑꯗꯨꯝ ꯇꯩꯕ ꯌꯥꯔꯦ ꯑꯗꯨꯒ ꯄ꯭ꯔꯥꯏꯁꯁꯨ ꯌꯥꯝꯅ ꯑꯦꯐꯣꯔꯗꯦꯕꯜ ꯑꯣꯏꯕ ꯍꯥꯏꯇꯥꯔꯦ ꯑꯗꯣ ꯑꯩꯈꯣꯏ ꯁꯤꯖꯤꯟꯅꯕꯒꯤꯗꯃꯛꯇꯗꯤ ꯌꯥꯝꯅ ꯅꯨꯡꯉꯥꯏ ꯑꯁꯤꯒꯤ ꯄꯣꯠꯁꯦ ꯑꯗꯨꯝ ꯃꯇꯨꯡ ꯇꯥꯔꯛꯄꯗ ꯃꯤꯅꯤꯃꯦꯂꯤꯁꯀꯤ ꯑꯗꯨꯝ ꯑꯗꯨꯝ ꯁꯤꯖꯤꯟꯅꯕ ꯌꯥꯏ ꯑꯗꯣ ꯌꯥꯝ ꯐꯕ ꯄꯣꯠ ꯑꯣꯏ ꯌꯥꯝ ꯊꯤꯅ ꯑꯩꯈꯣꯏꯒꯤ ꯁꯤꯖꯤꯟꯅꯕ ꯃꯇꯝꯗ ꯏꯁꯥꯗ ꯈꯪꯉꯦ ꯍꯥꯏꯇꯥꯔꯦ ꯑꯗꯨꯝ ꯀꯝꯄ꯭ꯂꯦꯛꯁꯟ ꯀꯔꯤ ꯀꯔꯥ ꯑꯗꯩꯗꯤ ꯁꯟꯕꯔꯟ ꯇꯧꯈꯤꯕ ꯑꯗꯩꯗꯤ ꯑꯩꯈꯣꯏ ꯁ꯭ꯀꯤꯟ ꯔꯤꯀꯕꯔꯤꯅꯆꯤꯡꯕ ꯃꯌꯥꯝ ꯑꯃ ꯇꯧꯔꯛꯑꯦ ꯑꯗꯣ ꯑꯁꯤꯒꯤ ꯃꯤꯅꯤꯃꯦꯂꯤꯁꯀꯤ ꯁꯟꯁ꯭ꯀ꯭ꯔꯤꯟꯖꯦ ꯑꯩꯅ ꯁꯤꯖꯤꯟꯅꯕꯗ ꯑꯩꯒꯤ ꯄꯔꯁꯅꯦꯜ ꯑꯦꯛꯁꯄꯔꯤꯑꯦꯟꯁ ꯍꯥꯏꯔꯒꯗꯤ ꯄ꯭ꯔꯗꯛ ꯑꯁꯤ ꯌꯥꯝ ꯊꯤꯅ ꯕꯦꯁ ꯀ꯭ꯋꯥꯂꯤꯇꯤꯅꯤ ꯍꯥꯏꯖꯅꯤꯡꯉꯦ